ꯑꯥ ꯍꯜꯂꯣ

ꯑꯣ ꯑꯣ ꯑꯣ ꯅꯪ ꯀꯔꯝ ꯀꯥꯟꯗ ꯊꯣꯛꯂꯛꯏꯅꯣ ꯑꯣ ꯑꯗꯨꯒ ꯄꯥꯎ ꯍꯥꯏꯔꯛꯇꯕ ꯑꯣ ꯑꯥ ꯀꯔꯝꯇꯧꯔꯤ ꯅꯨꯡꯉꯥꯏꯔꯤ ꯑꯁ ꯑꯩꯈꯣꯏꯁꯨ ꯑꯗꯨꯝ ꯅꯨꯡꯉꯥꯏꯔꯤ ꯍꯥꯏꯇꯥꯔꯦ ꯑꯥ ꯀꯩ ꯀꯩ ꯂꯩꯒꯦ ꯍꯧꯖꯤꯛꯄꯨ ꯎꯝ ꯑꯥꯎ ꯎꯝ ꯍꯣꯏ ꯌꯥꯏꯅꯦ ꯀꯅꯥ ꯀꯅꯥ ꯌꯥꯎꯗꯣꯏꯅꯣ ꯎꯝ ꯑꯥꯎ ꯌꯥꯏꯑꯦ ꯑꯩꯁꯨ ꯏꯃꯥꯅꯕꯤ ꯑꯅꯤ ꯑꯍꯨꯝ ꯄꯨꯔꯛꯑꯒꯦ

ꯑꯥ ꯑꯣ ꯁꯦꯔꯧ ꯊꯣꯡꯗꯣ ꯑꯥ ꯁꯦꯔꯧ ꯊꯣꯡꯗꯣ ꯑꯗꯨ ꯑꯁ ꯌꯥꯝ ꯐꯖꯩ ꯍꯥꯏꯅꯩ ꯑꯩꯁꯨ ꯅꯍꯥꯟꯗꯒꯤ ꯆꯠꯅꯤꯡꯗꯅ ꯂꯩꯔꯤꯅꯤ ꯎꯝ ꯆꯠꯊꯣꯛꯎꯔꯁꯦ ꯑꯗꯨꯗꯤ ꯑꯥ ꯒꯥꯔꯤꯁꯤ ꯒꯥꯔꯤꯁꯤ ꯅꯪ ꯁꯤꯜꯂꯛꯑꯣꯗꯅ ꯑꯥ ꯑꯗꯣ ꯄꯩꯁꯥ ꯅꯨꯡꯁꯥ ꯊꯥꯎ ꯍꯥꯟꯕ ꯈꯣꯠꯄ ꯑꯩꯈꯣꯏ ꯃꯌꯥꯝ ꯈꯥꯏꯖꯤꯟꯅꯁꯦ ꯍꯥꯏꯕ꯭ꯔꯣ ꯀꯃꯥꯏꯅ ꯇꯧꯕꯅꯣ ꯑꯥ ꯍꯣꯏ ꯍꯣꯏ ꯍꯣꯏ ꯍꯣꯏ ꯆꯠꯂꯁꯤ ꯎꯝ ꯌꯥꯔꯦ